ꯑꯧ ꯀꯩꯅꯣ ꯑꯧ ꯃꯥꯅꯦ ꯀꯔꯤ ꯍꯥꯏꯕꯤꯒꯗꯧꯕ ꯒ꯭ꯔꯣꯁꯔꯤ ꯑꯥꯏꯇꯦꯝ ꯈꯔ ꯂꯧꯕꯤꯒꯦ ꯍꯥꯏꯕ ꯑꯁ ꯌꯥꯝꯅ ꯅꯨꯡꯉꯥꯏꯖꯩ ꯀꯔꯤ ꯀꯔꯤ ꯑꯥꯏꯇꯦꯝ ꯑꯣꯔꯕꯅꯣ ꯑꯝꯇ ꯍꯥꯏꯕꯤꯔꯛꯎ ꯑꯩ ꯄꯤꯅꯕ ꯍꯣꯠꯅꯖꯒꯦ ꯎꯝ ꯎꯝ ꯎꯝ ꯑꯥꯂꯨꯅꯦ ꯇꯤꯜꯍꯧꯅꯦ ꯆꯅꯝꯅꯦ ꯊꯥꯎꯗꯤ ꯌꯥꯎꯔꯣꯏꯗ꯭ꯔꯣ ꯊꯨꯝꯗꯤ ꯌꯥꯎꯒꯗ꯭ꯔꯣ ꯑꯗꯒꯤ ꯑꯇꯩ ꯑꯇꯩ ꯑꯇꯩ ꯍꯋꯥꯏ ꯆꯦꯡꯋꯥꯏ ꯌꯥꯎꯒꯗ꯭ꯔꯣ ꯍꯋꯥꯏꯗꯣ ꯄꯋꯥ ꯑꯃꯅ ꯅꯨꯃꯤꯠ ꯀꯌꯥꯅꯤ ꯆꯥꯅꯅꯤ ꯑꯣ ꯁꯥꯔ ꯂꯧꯕꯤꯔꯗꯤ ꯈꯔ ꯌꯥꯝ ꯂꯧꯕꯤꯌꯣ ꯑꯩ ꯑꯗꯨꯝ ꯌꯦꯡꯅ ꯇꯧꯖꯒꯦ ꯍꯥꯏꯕꯤꯔꯛꯑꯣ ꯑꯗꯨ ꯀꯦꯖꯤ ꯃꯔꯤ ꯃꯉꯥꯒꯤ ꯆꯥꯡꯗ ꯑꯗꯨꯝ ꯍꯥꯏꯗꯤ ꯇ꯭ꯔꯥꯟꯁꯄ꯭ꯣꯔꯠ ꯆꯥꯔꯖꯇꯁꯨ ꯑꯗꯨꯝꯕ ꯈꯔ ꯀꯩꯅꯣ ꯑꯣꯏꯅꯅꯕ ꯑꯗꯨꯝ ꯍꯥꯏꯕꯤꯔꯛꯎ ꯈꯔ ꯌꯥꯝꯅ ꯗꯔꯀꯥꯔ ꯑꯣꯏꯕꯗꯣ

ꯍꯣꯏ ꯍꯣꯏ ꯍꯣꯏ ꯑꯥ ꯍꯣꯏ ꯑ ꯑꯥꯂꯨꯗꯨ ꯑꯥꯂꯨꯗꯨ ꯀꯤꯂꯣ ꯑꯍꯨꯝ ꯏꯔꯒꯦ ꯑꯗꯒꯤ ꯇꯤꯜꯍꯧꯗꯣ ꯀꯤꯂꯣ ꯑꯅꯤꯃ ꯏꯔꯒꯦ ꯆꯅꯝ ꯀꯤꯂꯣ ꯑꯅꯤꯃ ꯏꯔꯒꯦ ꯑꯗꯒꯤ ꯊꯥꯎ ꯂꯤꯇꯔ ꯑꯃ ꯑꯅꯤ ꯏꯔꯒꯦ ꯇꯥꯕꯤꯔꯕꯣ ꯎꯝ ꯑꯗꯒꯤ ꯊꯨꯝ ꯄꯦꯀꯦꯠ ꯑꯃ ꯀꯦꯖꯤ ꯑꯃ ꯍꯋꯥꯏ ꯍꯋꯥꯏ ꯃꯨꯛ ꯀꯤꯂꯣ ꯑꯅꯤ ꯀꯥꯡꯇꯛ ꯀꯤꯂꯣ ꯑꯅꯤ ꯃꯪꯒꯜ ꯀꯤꯂꯣ ꯑꯅꯤ ꯑꯗꯒꯤ ꯃꯣꯁꯣꯔꯤ ꯀꯤꯂꯣ ꯑꯅꯤ ꯍꯥꯏꯔꯤꯕ ꯑꯥꯏꯇꯦꯝꯁꯤꯡ ꯑꯁꯤ ꯑꯩ ꯏꯔꯦ ꯑꯧ ꯑꯧ ꯑꯧ ꯑꯥ ꯍꯣꯏ ꯍꯣꯏ ꯃꯩꯈꯦꯠ ꯃꯩꯈꯦꯠ ꯑꯁꯥ ꯃꯩꯈꯦꯠ ꯏꯔꯦ ꯑꯗꯒꯤ ꯑꯇꯩ ꯎꯝ ꯗꯨꯞ ꯊꯥꯅꯕ ꯑꯥ ꯑꯥ ꯑꯥ ꯑꯥ ꯍꯣꯏ ꯂꯩ ꯂꯩ ꯂꯩ ꯑꯥ ꯑꯗꯨ ꯑꯥ ꯑꯗꯨꯁꯨ ꯑꯩ ꯍꯥꯞꯆꯟꯖꯔꯦ ꯑꯗꯨ ꯑꯣꯏꯇꯥꯔꯒꯗꯤ ꯄꯨꯟꯅ ꯑꯗꯨꯗꯤ ꯑꯗꯨ ꯍꯤꯟꯁꯥꯞ ꯑꯃ ꯇꯧꯁꯤꯔ

ꯍꯣ ꯍꯣ ꯑꯩ ꯑꯗꯨꯏ ꯍꯤꯟꯁꯥꯞꯇꯣ ꯁꯥꯔꯒ ꯑꯩ ꯏꯔꯒ ꯄꯤꯔꯛꯑꯒꯦꯀꯣ ꯍꯣꯔꯦꯟ ꯑꯋꯥꯠꯄꯗꯨꯅ ꯑꯋꯥꯠꯄꯒꯤ ꯀꯔꯤꯅꯣ ꯀꯔꯥꯅꯣ ꯀꯣꯟꯅ ꯑꯃꯨꯛ ꯇꯧꯔꯁꯤ ꯂꯩꯔꯒꯅ ꯂꯣꯏꯅ ꯄꯤꯔꯛꯑꯣ ꯂꯩꯇ꯭ꯔꯒꯅ ꯈꯤꯇ ꯄꯤꯔꯛꯑꯣ ꯍꯣꯏ ꯍꯣꯏ ꯑꯗꯨ ꯌꯥꯔꯦꯗꯅ ꯍꯣ ꯍꯣ ꯑꯗꯨ ꯑꯩ ꯂꯣꯏꯅ ꯏꯔꯒ ꯑꯩ ꯒꯥꯔꯤꯗ ꯊꯥꯖꯔꯒꯦ ꯑꯗꯨ ꯑꯣꯖꯥꯁꯤ ꯑꯣꯖꯥ ꯑꯥ ꯑꯥ ꯎꯝ ꯑꯥ ꯑꯥ ꯉꯁꯥꯏꯒꯤꯗꯨꯗ ꯆꯦꯡ ꯋꯥꯠꯂꯤꯅꯦ ꯆꯦꯡ ꯌꯥꯎꯔꯕꯣ ꯆꯦꯡꯗꯨ ꯐꯤꯐꯇꯤ ꯀꯦꯖꯤꯒꯤꯗꯨꯃ ꯍꯥꯄꯛꯑꯒꯦ ꯑꯗꯨꯗꯤ ꯈꯖꯤꯛ ꯈꯖꯤꯛꯇꯒꯤ ꯍꯣꯏ ꯍꯣꯏ ꯍꯣꯏ ꯑꯣꯖꯥꯒꯤ ꯐꯨꯔꯤꯠꯈꯥꯎꯗ ꯂꯩꯔꯤꯕ ꯄꯩꯁꯥꯗꯨ ꯁꯨꯝ ꯂꯩꯗꯧ ꯁꯔꯨꯛꯄꯨꯗꯤ ꯆꯥꯗ ꯌꯥꯗꯕꯡꯁꯤꯡꯗꯨꯗꯤ ꯑꯗꯨꯝ ꯏꯔꯒ ꯂꯧꯍꯧꯕꯅ ꯐꯩ ꯂꯧꯔꯤꯉꯩꯗꯀꯣ ꯑꯗꯨꯗꯤ ꯌꯥꯝ ꯅꯨꯡꯉꯥꯏꯖꯔꯦ ꯑꯩ ꯍꯥꯏꯔꯤꯕ ꯄꯣꯠꯁꯤꯡꯁꯤ ꯂꯣꯏꯅ ꯑꯩ ꯄꯦꯛ ꯇꯧꯖꯔꯒꯦꯀꯣ ꯑꯗꯨꯒ ꯑꯣꯖꯥꯗ ꯊꯥꯅꯅꯕꯗꯣ ꯇꯧꯖꯔꯒꯦ ꯑꯣꯖꯥꯒꯤ ꯂꯩꯐꯝꯁꯤ ꯋꯥꯡꯖꯤꯡ ꯋꯥꯡꯈꯩ ꯃꯥꯏꯕꯝ ꯂꯩꯔꯛ ꯋꯥꯡꯈꯩꯃꯌꯨꯝ ꯅꯤꯡꯊꯦꯝꯇꯣꯟ ꯆꯨꯝꯃꯦꯀꯣ ꯎꯝ ꯊꯥꯖꯔꯛꯑꯒꯦ ꯊꯥꯖꯔꯛꯑꯒꯦ ꯑꯗꯨꯗꯤ ꯌꯥꯔꯦ ꯌꯥꯔꯦ ꯑꯗꯨꯗꯤ ꯑꯣꯖꯥ ꯐꯣꯟ ꯊꯝꯕꯤꯔꯣ ꯐꯔꯦ ꯐꯔꯦ ꯐꯔꯦ ꯊꯝꯕꯤꯔꯣ ꯊꯝꯕꯤꯔꯣ